ꯄꯥꯟꯕꯤꯁꯤꯡ ꯑꯁꯤ ꯃꯣꯔꯣꯛ ꯊꯥꯕ ꯀꯥꯟꯗ ꯑꯋꯥꯕ ꯑꯣꯏ ꯍꯤꯡꯕ ꯋꯥꯏ ꯏꯁꯤꯡ ꯆꯥꯏꯗꯕ ꯌꯥꯗꯦ ꯍꯥꯔ ꯍꯥꯞꯇꯕ ꯌꯥꯗꯦ ꯑꯗꯨꯅ

ꯀꯥꯂꯦꯟ ꯃꯇꯝꯗ ꯏꯁꯤꯡ ꯋꯥꯠꯄ ꯌꯥꯗꯦ ꯎ ꯃꯣꯔꯣꯛꯁꯤ ꯑꯗꯨꯝ ꯃꯇꯝ ꯆꯥꯅ ꯑꯌꯨꯛ ꯅꯨꯃꯤꯗꯥꯡ ꯆꯥꯏꯗ꯭ꯔꯗꯤ ꯍꯧꯕ ꯋꯥꯏ ꯍꯥꯔ ꯍꯥꯞꯂꯛꯈꯤꯅꯤ ꯑꯗꯨꯒ ꯏꯟꯁꯥꯡ ꯅꯥꯄꯤ ꯊꯥꯕꯁꯤꯡꯁꯨ ꯏꯁꯤꯡ ꯆꯥꯏꯗꯕ ꯌꯥꯗꯦ ꯆꯅꯝꯕꯨ ꯑꯣꯏꯔꯣ ꯇꯤꯜꯍꯧꯕꯨ ꯑꯣꯏꯔꯣ ꯃꯣꯏꯁꯤꯡꯁꯦ ꯏꯁꯤꯡ ꯋꯥꯠꯂꯗꯤ ꯍꯤꯡꯕ ꯌꯥꯝꯅ ꯋꯥꯏ ꯀꯥꯂꯦꯟ ꯃꯇꯝꯗ ꯌꯥꯝꯅ ꯀꯪꯉꯤ ꯅꯨꯡꯁꯥ ꯌꯥꯝ ꯁꯥꯕ ꯃꯔꯝꯅ ꯅꯤꯡꯊꯝ ꯊꯥꯗꯤ ꯃꯔꯣꯏ ꯆꯅꯝ ꯁꯤꯗꯤ ꯈꯔꯗꯤ ꯐꯩꯌꯦ ꯏꯁꯤꯡ ꯑꯗꯨꯝ ꯈꯔ ꯈꯔ ꯆꯥꯏꯔꯁꯨ ꯑꯗꯨꯝ ꯍꯤꯡꯕ ꯉꯝꯃꯤ ꯀꯥꯂꯦꯟ ꯃꯇꯝꯗꯗꯤ ꯃꯣꯏꯁꯦ ꯏꯁꯤꯡ ꯌꯥꯝ ꯋꯥꯠꯂꯗꯤ ꯃꯅꯥ ꯀꯪꯂꯛꯏ ꯃꯄꯥꯟ ꯐꯔꯛꯇꯦ ꯁꯥꯠꯂꯛꯇꯦ ꯁꯤꯒꯤ ꯃꯔꯝꯅ ꯃꯣꯏꯁꯤꯡꯁꯤ ꯍꯤꯡꯕꯗ ꯀꯥꯂꯦꯟ ꯅꯤꯡꯊꯝꯗ ꯑꯋꯥꯕ ꯍꯥꯏꯕꯗꯣ ꯃꯣꯏꯒꯤꯁꯤ ꯑꯣꯏꯌꯦ